ꯚꯥꯔꯠꯀꯤ ꯃꯃꯤꯡ ꯆꯠꯂꯕ ꯖꯒꯣꯏꯁꯤꯡ ꯑꯗꯨꯗꯤ ꯑꯍꯥꯟꯕꯗ ꯀꯊꯛ ꯑꯅꯤꯁꯨꯕꯗ ꯚꯔꯠ ꯅꯥꯇꯤꯌꯝ ꯑꯍꯨꯝꯁꯨꯕꯗ ꯎꯗꯤꯁ꯭ꯌꯥ ꯃꯔꯤꯁꯨꯕꯗ ꯃꯅꯤꯄꯨꯔꯤ ꯃꯉꯥꯁꯨꯕꯗ ꯀꯨꯆꯤꯄꯨꯗꯤ ꯃꯈꯣꯏꯁꯤꯡ ꯑꯗꯨꯒꯤ ꯃꯃꯤꯡ ꯂꯩꯕ ꯃꯤ ꯃꯃꯤꯡ ꯑꯃ ꯍꯥꯏꯔꯕꯗ ꯕꯤꯔꯖꯨ ꯃꯍꯥꯔꯥꯖꯥ ꯃꯍꯥꯛꯅ ꯁꯥꯈꯤꯕ ꯖꯒꯣꯏꯗꯤ ꯀꯊꯛ ꯑꯁꯤ ꯈꯪꯉꯤ